ꯂꯝ ꯀꯣꯏꯕꯁꯤꯡꯗꯒꯤ ꯐꯪꯍꯧꯕ ꯑꯦꯛꯁꯄꯦꯔꯦꯟꯁ ꯍꯥꯏꯔꯒꯗꯤ ꯑꯦꯛꯁꯄꯔꯦꯟꯁ ꯀꯌꯥ ꯑꯃ ꯐꯪꯏ ꯑꯗꯨꯕꯨ ꯌꯨꯅꯤꯛ ꯑꯣꯏꯅ ꯐꯪꯂꯤꯕ ꯑꯦꯛꯄꯦꯔꯦꯟꯁ ꯑꯗꯨꯗꯤ ꯃꯈꯣꯏꯗ ꯇ꯭ꯔꯦꯗꯤꯁꯟꯅꯦꯜ ꯀꯃꯥꯏꯅ ꯆꯥꯕ ꯊꯛꯄ ꯇꯧꯏ ꯀꯃꯥꯏꯅ ꯆꯠꯅꯩ ꯍꯥꯏꯕꯁꯤꯡ ꯑꯗꯨ ꯐꯪꯍꯧꯏ ꯑꯅꯧ ꯑꯅꯧꯕ ꯄ꯭ꯂꯦꯁ ꯃꯣꯏꯗ ꯂꯩꯔꯤꯕ ꯍꯦꯕꯤꯠꯆꯨꯌꯦꯜ ꯀꯃꯥꯏꯅ ꯌꯨꯝ ꯇꯥꯏ ꯈꯣꯠꯂꯤꯕ ꯑꯅꯧ ꯑꯅꯧꯕ ꯃꯐꯝ ꯀꯌꯥ ꯀꯌꯥ ꯃꯈꯣꯏꯒꯤ ꯁꯤꯇꯤ ꯐꯥꯎ ꯑꯩꯈꯣꯏ ꯏꯁꯥꯅ ꯈꯪꯗꯕ ꯐꯥꯎꯕ ꯈꯪꯕ ꯉꯝꯖꯍꯧꯏ